ꯑꯥ ꯀꯔꯤ ꯍꯥꯏꯕꯤꯅꯤꯡꯕ ꯑꯣ ꯑꯩꯈꯣꯏ ꯏꯁꯥꯅ ꯄꯥꯝꯖꯩꯁꯦ ꯊꯨꯃꯣꯛꯁꯦ ꯊꯨꯃꯣꯛꯄꯨꯗꯤ ꯃꯈꯟ ꯇꯔꯦꯠ ꯅꯤꯄꯥꯟ ꯂꯩꯌꯦꯕꯀꯣ ꯃꯧꯒꯤ ꯁꯪꯄꯥꯏ ꯆꯟꯕ ꯑꯗꯒꯤ ꯂꯤꯛꯈꯥꯏ ꯆꯟꯕ ꯑꯩꯈꯣꯏ ꯃꯅꯤꯄꯨꯔꯗ ꯁꯥꯕ ꯄꯣꯠ ꯈꯛ ꯑꯣꯏꯕꯅꯤꯅ ꯑꯗꯣ ꯑꯣ ꯑꯩꯈꯣꯏ ꯏꯁꯥꯅ ꯄꯥꯝꯖꯩꯁꯦ ꯊꯨꯃꯣꯛꯁꯦ ꯑꯩꯈꯣꯏꯒꯤ ꯂꯤꯛꯈꯥꯏ ꯆꯟꯕꯗꯨꯔ ꯅꯠꯇ꯭ꯔꯒ ꯑꯩꯈꯣꯏꯒꯤ ꯑꯩꯈꯣꯏꯒꯤ ꯁꯪꯄꯥꯏ ꯆꯟꯕꯗꯨꯔ ꯅꯠꯇ꯭ꯔꯒ ꯀꯔꯝꯕ ꯊꯨꯃꯣꯛꯃꯛ ꯑꯣ ꯑꯣ ꯑꯩꯈꯣꯏꯒꯤ ꯂꯩꯌꯦꯕꯀꯣ ꯑꯩꯈꯣꯏꯒꯤ ꯑꯩꯈꯣꯏ ꯀꯟꯅꯝꯅ ꯁꯥꯕ ꯍꯥꯏꯕꯁꯤꯅ ꯑꯩꯈꯣꯏꯒꯤ ꯃꯃꯟꯁꯤꯅ ꯈꯤꯇꯪꯗꯤ ꯇꯥꯡꯉꯦ ꯑꯗꯨꯒ ꯑꯩꯈꯣꯏ ꯀꯕꯨꯛꯅ ꯁꯥꯕꯗꯣ ꯑꯗꯨꯗꯤ ꯌꯥꯝ ꯀꯨꯏꯅꯁꯨ ꯆꯠꯇꯦ ꯑꯗꯨꯕꯨ ꯂꯤꯛꯈꯥꯏꯁꯤꯁꯤꯗ ꯃꯈꯟꯁꯤꯗ ꯑꯃꯨꯛ ꯑꯩꯈꯣꯏꯒꯤ ꯂꯝ ꯂꯝꯒꯤ ꯑꯃ ꯍꯥꯏꯕ ꯑꯃ ꯂꯩꯌꯦꯕꯀꯣ ꯑꯩꯈꯣꯏꯒꯤ ꯏꯔꯦꯡꯕꯝꯗ ꯁꯥꯕ ꯑꯗꯒꯤ ꯑꯩꯈꯣꯏꯒꯤ ꯋꯥꯔꯧ ꯆꯤꯡꯗ ꯁꯥꯕ ꯑꯗꯒꯤ ꯂꯩꯃꯔꯥꯝꯗ ꯁꯥꯕ ꯑꯩꯈꯣꯏꯒꯤ ꯑꯩꯈꯣꯏꯒꯤ ꯍꯧꯖꯤꯛꯀꯤ ꯁꯨꯔꯤꯕ ꯃꯤꯁꯤꯒꯤ ꯂꯝ ꯂꯝꯗꯨꯒꯤ ꯃꯇꯨꯡ ꯏꯜꯂꯦ ꯑꯗꯨꯕꯨ ꯂꯝ ꯂꯝꯗꯨꯒꯤ ꯃꯇꯨꯡꯏꯟꯅ ꯁꯥꯕꯁꯤꯗ ꯑꯩꯈꯣꯏꯒꯤ ꯃꯃꯟꯁꯨ ꯑꯃꯨꯛ ꯈꯦꯠꯅꯩ ꯍꯥꯏꯇꯥꯔꯦ ꯑꯗꯨ ꯑꯩꯈꯣꯏ ꯍꯧꯖꯤꯛꯀꯤ ꯀꯔꯤ ꯀꯅꯝꯅ ꯁꯥꯕꯗꯣ ꯑꯧ ꯑꯗꯨꯅꯗꯤ ꯑꯗꯨꯕꯨꯗꯤ ꯑꯩꯈꯣꯏ ꯃꯇꯝ ꯃꯇꯝꯗꯨꯒꯤ ꯃꯇꯨꯡꯏꯟꯅ ꯑꯩꯈꯣꯏ ꯆꯍꯤ ꯆꯍꯤꯒꯤ ꯁꯨꯝ ꯇꯥꯡꯈꯠꯂꯦ ꯑꯗꯒꯤ ꯑꯩꯈꯣꯏꯒꯤ ꯐꯧꯁꯤꯡ ꯃꯌꯥꯝꯅ ꯂꯧꯅꯨꯡ ꯂꯣꯛꯅꯕ ꯃꯇꯝꯗ ꯃꯥꯏ ꯀꯅꯝꯁꯤꯅ ꯀꯥꯅꯩ ꯍꯥꯏꯗꯅ ꯂꯝ ꯂꯝ ꯀꯅꯝꯁꯤꯅꯗꯤ ꯇꯥꯡꯗꯤ ꯇꯥꯡꯉꯦ ꯑꯗꯣ ꯃꯃꯟꯗꯤ ꯂꯩꯕ ꯂꯥꯛꯏꯕ ꯃꯤꯗꯨꯅ ꯐꯕꯨ ꯐꯖꯔꯒꯗꯤ ꯃꯟꯇꯤꯛꯅꯗꯦ ꯍꯥꯏꯇꯥꯔꯦꯅꯦ ꯁꯤꯒꯤ ꯁꯤꯒꯤ ꯁꯤꯒꯤ ꯂꯝꯁꯤꯅ ꯍꯦꯟꯅ ꯄꯥꯝꯃꯤ ꯁꯤꯒꯤ ꯂꯝꯁꯤꯅ ꯄꯥꯝꯃꯤꯒꯥꯏꯅ ꯃꯊꯪ ꯆꯍꯤ ꯑꯃꯨꯛ ꯑꯣꯗꯔ ꯇꯧꯕꯁꯨ ꯑꯗꯨꯝ ꯌꯥꯎꯋꯦꯕꯀꯣ ꯁꯤꯒꯤ ꯄꯣꯠꯁꯤꯗꯤ ꯇꯁꯦꯡꯅ ꯁꯤꯗꯤ ꯊꯨꯃꯣꯛꯇꯁꯨ ꯅꯠꯇꯤꯌꯦ ꯑꯇꯣꯞꯄ ꯃꯌꯥꯝ ꯑꯥꯏꯇꯦꯝ ꯃꯌꯥꯝ ꯂꯩꯌꯦꯕꯀꯣ ꯑꯩꯈꯣꯏꯒꯤ ꯃꯩꯇꯩꯒꯤ ꯑꯩꯈꯣꯏꯒꯤ ꯀꯔꯤ ꯍꯥꯏꯇꯥꯔꯦ ꯆꯦꯡ ꯈꯞꯅꯕ ꯑꯩꯈꯣꯏꯒꯤ ꯌꯥꯡꯀꯣꯛꯀꯨꯝꯕ ꯑꯗꯒꯤ ꯑꯩꯈꯣꯏꯒꯤ ꯂꯣꯉꯨꯞꯀꯨꯝꯕ ꯍꯧꯖꯤꯛꯇꯤ ꯉꯥ ꯐꯥꯕꯒꯤ ꯂꯣꯉꯨꯞꯀꯨꯝꯕ ꯑꯗꯒꯤ ꯑꯩꯈꯣꯏꯒꯤ ꯆꯨꯝꯅ ꯑꯩꯈꯣꯏꯒꯤ ꯂꯨꯍꯣꯡ ꯈꯣꯡꯗꯣꯡꯕꯗ ꯑꯩꯈꯣꯏꯒꯤ ꯃꯩꯇꯩꯒꯤ ꯆꯠꯅꯕꯤ ꯑꯣꯏꯅ ꯑꯩꯈꯣꯏꯒꯤ ꯂꯨꯍꯣꯡꯕꯗ ꯑꯗꯨꯝ ꯍꯥꯞꯅꯕ ꯀꯧꯅꯥꯒꯤ ꯐꯛ ꯍꯥꯏꯕ ꯑꯃ ꯂꯩꯗꯅ ꯑꯗꯨꯒꯨꯝꯕꯁꯨ ꯌꯥꯝ ꯂꯩꯌꯦꯕ ꯂꯩꯌꯦ ꯂꯩꯌꯦ ꯂꯩꯌꯦ ꯑꯩꯈꯣꯏꯒꯤ ꯀꯧꯅꯥꯁꯦ ꯑꯩꯈꯣꯏꯒꯤ ꯈꯔ ꯈꯤꯇꯪ ꯆꯥꯎꯇꯛ ꯇꯧꯕꯀꯣ ꯃꯥꯒꯤ ꯍꯧꯕꯝꯁꯦ ꯑꯩꯈꯣꯏꯒꯤ ꯀꯔꯤ ꯍꯥꯏꯇꯥꯔꯦ ꯄꯥꯠꯀꯨꯝꯕ ꯀꯩꯒꯨꯝꯕꯗ ꯍꯧꯕꯁꯤꯅ ꯈꯤꯇꯪꯗꯤ ꯈꯔ ꯆꯥꯎꯒꯜꯂꯦ ꯑꯗꯨꯕꯨ ꯑꯩꯈꯣꯏꯅ ꯇꯁꯦꯡꯅ ꯊꯥꯖꯔꯒ ꯑꯩꯈꯣꯏꯒꯤ ꯀꯦꯅꯦꯜꯒꯨꯝꯕ ꯑꯗꯒꯤ ꯏꯁꯤꯡ ꯃꯔꯥꯡ ꯀꯥꯏꯅ ꯂꯥꯛꯇꯕ ꯃꯐꯝꯗꯨꯗ ꯑꯃꯨꯛ ꯀꯧꯅꯥꯁꯦ ꯈꯤꯇꯪ ꯑꯃꯨꯛ ꯄꯤꯛꯑꯦ ꯑꯗꯨꯒꯤ ꯃꯥꯒꯤ ꯈꯨꯠꯁꯥ ꯈꯨꯠꯁꯥꯁꯦ ꯈꯦꯠꯅꯩ ꯑꯗꯨ ꯈꯨꯠꯁꯥ ꯈꯨꯠꯁꯥꯁꯦ ꯈꯦꯠꯅꯕꯒꯤ ꯃꯇꯨꯡꯏꯟꯅ ꯃꯥꯒꯤ ꯁꯥꯏꯖ ꯁꯥꯏꯖ ꯂꯩꯌꯦꯕꯀꯣ ꯈꯤꯇꯪ ꯐꯖꯕ ꯖꯥꯠꯇꯨꯅ ꯃꯃꯟꯁꯤꯅ ꯈꯤꯇꯪꯃꯨꯛ ꯍꯦꯟꯒꯠꯂꯦ ꯑꯗꯨ ꯈꯤꯇꯪ ꯍꯦꯛ ꯐꯖꯗꯕ ꯖꯥꯠꯇꯨꯅ ꯃꯃꯟꯁꯦ ꯈꯔ ꯇꯥꯏꯌꯦ ꯀꯧꯅꯥꯁꯤꯗꯁꯨ ꯅꯠꯇꯦ ꯀꯧꯅꯥ ꯐꯛꯇꯨꯗꯁꯨ ꯅꯠꯇꯦ ꯑꯩꯈꯣꯏꯒꯤ

ꯑꯩꯈꯣꯏꯒꯤ ꯀꯧꯅꯥꯒꯤ ꯑꯗꯣ ꯁꯣꯝꯅ ꯑꯣꯗꯔ ꯄꯥꯝꯕꯤꯔꯒꯗꯤ ꯑꯩꯈꯣꯏꯒꯤ ꯀꯧꯅꯥꯒꯤ ꯐꯛꯁꯦ ꯑꯩꯈꯣꯏꯒꯤ ꯗꯦꯚ ꯀꯔꯃ ꯇꯧꯕ ꯃꯇꯝꯗ ꯀꯧꯅꯥ ꯐꯛꯁꯤꯡ ꯉꯥꯛꯇꯗ ꯑꯅꯝꯕꯅ ꯁꯤꯖꯤꯟꯅꯩ ꯐꯝꯕꯗꯁꯨ ꯑꯗꯨꯝ ꯑꯍꯜ ꯂꯃꯟꯁꯤꯡꯅ ꯐꯝꯕꯗꯁꯨ ꯑꯗꯨꯝ ꯅꯨꯡꯉꯥꯏꯕꯀꯣ ꯑꯗꯨꯅ ꯀꯧꯅꯥꯒꯤ ꯐꯛꯁꯦ ꯑꯗꯨꯝ ꯑꯗꯨꯝ ꯃꯌꯥꯝꯅ ꯑꯣꯗꯔ ꯇꯧꯔꯛꯄꯁꯨ ꯌꯥꯎꯏ ꯑꯗꯨ ꯃꯥꯒꯤ ꯐꯤꯠ ꯃꯁꯤꯡ ꯂꯩꯌꯦ ꯃꯥꯏ ꯁꯥꯡꯍꯟꯅꯤꯡꯕ ꯐꯤꯠ ꯃꯁꯤꯡꯗꯣ ꯐꯤꯠ ꯃꯁꯤꯡ ꯑꯩꯈꯣꯏ ꯐꯤꯠ ꯇꯔꯥꯗ ꯄꯥꯝꯃꯁꯨ ꯀꯨꯟ ꯄꯥꯝꯃꯁꯨ ꯑꯗꯒꯤ ꯐꯤꯠ ꯇꯔꯥꯃꯉꯥ ꯄꯥꯝꯃꯁꯨ ꯑꯗꯨ ꯃꯌꯥꯝꯁꯦꯗꯨꯝ ꯐꯪꯕꯨꯗꯤ ꯑꯗꯨꯝ ꯐꯪꯉꯤ ꯍꯣꯏ ꯍꯣꯏ ꯐꯪꯗꯕ ꯂꯩꯇꯦ ꯍꯥꯏꯗꯤ ꯃꯅꯤꯄꯨꯔꯁꯤꯗ ꯑꯩꯈꯣꯏꯒꯤ ꯃꯦꯔꯨꯛ ꯑꯩꯈꯣꯏꯒꯤ ꯆꯦꯡ ꯑꯣꯟꯅꯕ ꯑꯩꯈꯣꯏꯒꯤ ꯊꯥꯏꯅꯗꯤ ꯆꯦꯡ ꯑꯣꯟꯅꯕ ꯑꯩꯈꯣꯏꯒꯤ ꯃꯦꯔꯨꯛꯇꯣ ꯑꯗꯨꯝ ꯍꯧꯖꯤꯛꯁꯨ ꯆꯠꯅꯗꯅ ꯑꯗꯨꯝ ꯂꯥꯛꯏ ꯆꯠꯅꯗꯅ ꯑꯗꯨꯝ ꯂꯥꯛꯏ ꯑꯩꯈꯣꯏꯒꯤ ꯑꯗꯨꯝ ꯃꯦꯔꯨꯛꯇꯣ ꯆꯥꯎꯕ ꯁꯥꯏꯖꯇꯣ ꯑꯗꯨꯗꯤ ꯃꯥꯒꯤꯗꯤ ꯂꯩꯇ꯭ꯔꯦ ꯑꯗꯨ ꯃꯦꯔꯨꯛꯁꯤꯗꯤ ꯑꯩꯈꯣꯏ ꯄꯪꯁꯥꯗ ꯁꯥꯏꯌꯦꯕꯀꯣ ꯑꯁꯤꯗꯤ ꯃꯥꯒꯤ ꯃꯥꯒꯤ ꯄꯋꯥ ꯑꯃ ꯆꯟꯕ ꯃꯦꯔꯨꯛ ꯁꯥꯕꯤꯌꯨ ꯁꯦꯔ ꯃꯈꯥꯏ ꯑꯃ ꯆꯟꯕ ꯃꯦꯔꯨꯛ ꯁꯥꯕꯤꯌꯨ ꯍꯥꯏꯕꯗꯨꯗꯤ ꯂꯩꯇ꯭ꯔꯦ ꯁꯤꯗꯤ ꯑꯩꯈꯣꯏꯅ ꯄꯪꯁꯥꯗ ꯃꯁꯤꯗꯤ ꯑꯗꯨꯗꯤ ꯇꯁꯦꯡꯅ ꯑꯩꯈꯣꯏꯒꯤ ꯑꯗꯨꯒꯤꯗꯤ ꯇꯁꯦꯡꯅ ꯂꯩꯖꯗ꯭ꯔꯦ ꯃꯥꯅ ꯃꯥꯅ ꯁꯥꯔꯨꯕ ꯑꯩꯈꯣꯏꯒꯤ ꯃꯦꯔꯨꯛꯁꯦ ꯑꯌꯣꯛꯄꯗ ꯁꯥꯔꯨꯔꯦ ꯃꯤꯗꯨꯅ ꯍꯦꯛ ꯄꯥꯝꯖꯔꯨꯕ ꯄꯣꯠ ꯑꯣꯏꯕꯅꯤꯅ ꯑꯦ ꯑꯌꯣꯛꯄꯒꯤ ꯃꯦꯔꯨꯛꯁꯦ ꯄꯥꯝꯃꯤ ꯑꯩ ꯏꯔꯦꯡꯕꯝꯒꯤ ꯃꯦꯔꯨꯛꯁꯦ ꯐꯖꯩ ꯍꯥꯏ ꯃꯤ ꯑꯝꯅꯁꯨ ꯍꯪꯕ ꯃꯇꯝꯗ ꯑꯌꯣꯛꯄꯒꯤ ꯃꯦꯔꯨꯛꯁꯦ ꯐꯖꯗꯦ ꯈꯤꯇꯪ ꯐꯖꯕ ꯈꯤꯇꯪ ꯋꯥꯠꯂꯤ ꯏꯔꯦꯡꯕꯝꯒꯤꯁꯤ ꯑꯣꯏ ꯄꯤꯕꯤꯌꯨ ꯍꯥꯏ ꯅꯠꯇ꯭ꯔꯁꯨ ꯃꯦꯔꯨꯛꯁꯦ ꯈꯤꯇꯪ ꯐꯖꯕ ꯍꯦꯜꯂꯤ ꯁꯤ ꯄꯤꯕꯤꯌꯨ ꯍꯥꯏꯕꯁꯨ ꯑꯗꯨꯝ ꯂꯩ ꯐꯖꯕꯗꯤ ꯂꯣꯏ ꯂꯝ ꯂꯝ ꯈꯨꯗꯤꯡꯒꯤ ꯂꯣꯏ ꯐꯖꯒꯅꯦꯕꯀꯣ ꯑꯗꯨꯗ ꯁꯥꯕ ꯃꯇꯝꯗ ꯈꯤꯇꯪ ꯈꯤꯇꯪ ꯊꯤꯕ ꯈꯣꯠꯄ ꯈꯔꯗꯤ ꯑꯗꯨꯝ ꯂꯩꯅꯤꯗꯅ ꯐꯖꯕ ꯉꯥꯛꯇ ꯁꯥꯃꯨ ꯁꯥꯕ ꯄꯣꯠ ꯍꯥꯏꯕꯗꯣ ꯀꯩꯅꯣ ꯇꯧꯗꯕꯅꯤꯅ

ꯍꯣꯏ ꯆꯨꯝꯃꯦ ꯆꯨꯝꯃꯦ ꯆꯨꯝꯃꯦ ꯑꯣꯗꯔꯗꯨꯒꯤ ꯃꯇꯨꯡꯏꯟꯅ ꯑꯩꯈꯣꯏꯅꯁꯨ ꯑꯩꯈꯣꯏꯒꯤ ꯁꯥꯔꯤꯕ ꯑꯩꯈꯣꯏꯒꯤ ꯂꯝꯗꯨꯒꯤ ꯁꯥꯔꯤꯕ ꯀꯥꯡꯒꯨ ꯑꯗꯨꯗꯒꯤ ꯈꯤꯇꯪ ꯈꯟꯀꯠꯂꯦ ꯍꯥꯏꯔꯒ ꯑꯩꯈꯣꯏꯅ ꯑꯃꯨꯛ ꯑꯩꯈꯣꯏꯅ ꯑꯃꯨꯛ ꯑꯣꯗꯔ ꯇꯧꯖꯗꯣꯏꯅꯦꯕ ꯅꯪꯒꯤ ꯁꯤꯒꯤ ꯌꯥꯡꯀꯣꯛꯁꯦ ꯃꯃꯥꯡꯗꯁꯨ ꯑꯣꯗꯔ ꯃꯌꯥꯝ ꯂꯩꯔꯦ ꯑꯗꯒꯤ ꯍꯟꯗꯛꯀꯤ ꯑꯣꯗꯔꯁꯨ ꯂꯥꯛꯑꯦ ꯑꯗꯨ ꯑꯣꯏꯇꯥꯔꯗꯤ ꯈꯤꯇꯪ ꯈꯤꯇꯪ ꯐꯖꯍꯟꯕꯤꯌꯨ ꯈꯤꯇꯪ ꯄꯥꯝꯅꯕ ꯑꯝ ꯇꯧꯕꯤꯌꯣ ꯍꯥꯏꯕꯒꯤ ꯄꯣꯠꯇꯨꯒꯤ ꯃꯇꯨꯡꯏꯟꯅ ꯑꯩꯈꯣꯏꯅꯁꯨ ꯑꯃꯨꯛ ꯑꯣꯗꯔꯗꯣ ꯇꯧꯗꯣꯏꯅꯦꯕꯀꯣ ꯍꯥꯏꯗꯤ ꯂꯝ ꯂꯝꯒꯤ ꯄꯣꯠꯁꯤꯡꯁꯦ ꯑꯩꯈꯣꯏꯅ ꯈꯣꯝꯀꯠꯂꯒ ꯁꯥꯒꯠꯂꯒ ꯑꯩꯈꯣꯏꯅ ꯄꯣꯠꯇꯣ ꯁꯦꯜ ꯇꯧꯖꯕꯅꯦꯕꯀꯣ ꯍꯣ ꯑꯗꯨꯗꯤ ꯐꯔꯦ ꯐꯔꯦ